ꯑꯩꯒꯤ ꯍꯤꯡꯒꯣꯜꯁꯤꯗꯤ ꯌꯥꯝꯅ ꯆꯥꯎꯕ ꯑꯣꯏꯗꯕꯒꯤ ꯃꯔꯝꯅ ꯑꯩꯅ ꯑꯁꯨꯃꯥꯏꯅ ꯍꯤꯡꯒꯣꯜꯗ ꯆꯪꯕ ꯀꯥꯟꯗ ꯇꯤꯟ ꯀꯥꯡ ꯇꯥꯔꯝꯃꯒꯁꯨ ꯑꯗꯨꯝ ꯑꯩ ꯁꯦꯡꯗꯣꯛꯄꯤꯕ ꯑꯗꯣ ꯂꯧꯊꯣꯛꯄꯤꯕ ꯑꯁꯨꯃꯥꯏꯅ ꯑꯌꯥꯝꯕ ꯇꯧꯖꯩ ꯑꯩꯒꯤ ꯑꯣꯏꯅ ꯊꯣꯏꯗꯣꯛꯅ ꯍꯤꯗꯥꯛ ꯅꯨꯡꯗꯥꯛ ꯆꯥꯏꯕ ꯈꯣꯠꯄꯒꯤ ꯄ꯭ꯔꯣꯕ꯭ꯂꯦꯝꯗꯤ ꯀꯔꯤꯁꯨ ꯐꯦꯁ ꯇꯧꯖꯗꯦ ꯑꯩ ꯍꯤꯡꯒꯣꯜꯗꯨ ꯆꯥꯎꯗꯕꯒꯤ ꯃꯔꯝꯅ ꯑꯗꯨꯝ ꯏꯁꯥꯅ ꯇꯤꯟ ꯀꯥꯡ ꯑꯣꯏꯔꯁꯨ ꯀꯩꯀꯩ ꯑꯣꯏꯔꯁꯨ ꯑꯩꯅ ꯑꯗꯨꯝ ꯂꯧꯊꯣꯛꯆꯩ